ꯃꯐꯝꯁꯤꯗ ꯂꯩꯔꯤꯕ ꯆꯠꯅꯕꯤꯒꯤ ꯃꯇꯨꯡ ꯏꯟꯅ ꯃꯁꯥꯟꯅꯁꯤꯡ ꯃꯃꯤꯡ ꯑꯣꯏꯅ ꯈꯔ ꯄꯟꯖꯔꯕꯗ ꯑꯩꯈꯣꯏꯒꯤ ꯃꯨꯛꯅꯥ ꯌꯨꯕꯤ ꯂꯥꯛꯄꯤ ꯀꯥꯡ ꯁꯒꯣꯜ ꯀꯥꯡꯖꯩ ꯍꯤꯌꯥꯡ ꯇꯥꯟꯅꯕ ꯃꯈꯜꯁꯤꯡ ꯑꯁꯤ ꯑꯩꯈꯣꯏꯒꯤ ꯃꯐꯝ ꯑꯁꯤꯗ ꯃꯈꯜꯁꯤꯡ ꯑꯁꯤ ꯑꯩꯈꯣꯏꯅ ꯃꯐꯝ ꯑꯁꯤ ꯃꯁꯥꯟꯅꯁꯤꯡ ꯑꯁꯤ ꯇ꯭ꯔꯦꯗꯤꯁꯅꯦꯜ ꯒꯦꯝꯁ ꯑꯣꯏꯅ ꯁꯥꯟꯅꯕ ꯒꯦꯝꯁ ꯈꯔꯅꯤ ꯒꯦꯝꯁꯤꯡ ꯑꯁꯤꯗꯒꯤ ꯂꯧꯈꯠꯆꯔꯒ ꯑꯩꯅ ꯃꯨꯛꯅꯥꯁꯤ ꯀꯃꯥꯏꯅ ꯁꯥꯟꯅꯒꯦꯗꯨ ꯑꯩ ꯁꯝꯂꯞꯅ ꯍꯥꯏꯖꯒꯦ ꯃꯨꯛꯅꯥ ꯍꯥꯏꯁꯦ ꯏꯟꯗꯤꯕꯤꯖ꯭ꯋꯦꯜ ꯒꯦꯝꯅꯤ ꯃꯤ ꯑꯃꯒ ꯃꯤ ꯑꯃꯒ ꯁꯥꯊꯦꯡꯅꯔꯒ ꯁꯥꯟꯅꯒꯗꯣꯏꯅꯤ ꯃꯤ ꯑꯅꯤꯁꯦ ꯄꯥꯡꯒꯜ ꯄꯨꯊꯣꯛꯅꯔꯒ ꯄꯥꯡꯒꯜ ꯄꯨꯊꯣꯛꯅꯔꯒ ꯂꯧ ꯁꯤꯖꯤꯟꯅꯔꯒ ꯑꯩꯈꯣꯏꯒꯤ ꯅꯪꯒꯟꯁꯦ ꯅꯪꯒꯟ ꯍꯥꯟꯅ ꯂꯩꯃꯥꯏꯗ ꯇꯥꯕ ꯇꯥꯍꯟꯕ ꯉꯝꯕ ꯃꯤꯗꯨꯕꯨ ꯑꯗꯨꯕꯨ ꯑꯩꯈꯣꯏꯅ ꯑꯊꯣꯏꯕꯅꯦꯅ ꯂꯧꯅꯩ ꯑꯗꯨꯗ ꯃꯨꯛꯅꯥ ꯁꯥꯟꯅꯕꯒꯤ ꯅꯤꯌꯣꯝ ꯂꯧ ꯃꯌꯥꯝ ꯑꯃꯗꯤ ꯑꯩꯈꯣꯏ ꯃꯨꯛꯅꯥ ꯁꯥꯟꯅꯔꯣꯏꯁꯤꯡꯅ ꯇꯝꯕꯤ ꯑꯣꯖꯥꯁꯤꯡꯁꯤꯅ ꯑꯗꯨꯒ ꯃꯨꯛꯅꯥ ꯁꯥꯟꯅꯕ ꯃꯇꯝꯗ ꯑꯀꯛꯅꯕ ꯃꯇꯝ ꯂꯩꯇꯦ ꯃꯣꯏꯕꯥꯅꯤꯅ ꯃꯨꯛꯅꯥ ꯇꯥꯅꯗ꯭ꯔꯤꯐꯥꯎꯗ ꯑꯗꯨꯝ ꯁꯥꯟꯅꯒꯅꯤ ꯑꯗꯨꯒ ꯀꯔꯤꯒꯨꯝꯕ ꯃꯨꯛꯅꯥꯁꯦ ꯅꯪꯒꯟ ꯍꯥꯟꯅ ꯊꯦꯡꯈꯤꯕ ꯃꯤꯗꯨ ꯄꯣꯏꯌꯦꯅ ꯂꯧꯏ ꯑꯗꯨꯒ ꯃꯊꯛ ꯊꯪꯕ ꯃꯤꯗꯨꯅ ꯀꯥꯏꯌꯦꯅ ꯂꯧꯏ ꯑꯗꯨꯒ ꯀꯔꯤꯒꯨꯝꯕ ꯇꯥꯕ ꯑꯅꯤꯁꯦ ꯆꯞ ꯃꯥꯟꯅꯅ ꯇꯥꯃꯤꯟꯅꯔꯕ ꯑꯗꯨ ꯑꯣꯏꯇꯥꯔꯒꯗꯤ ꯑꯩꯈꯣꯏ ꯑꯗꯨꯕꯨ ꯑꯩꯈꯣꯏꯅ ꯃꯨꯛꯅꯥ ꯐꯩꯗꯨ ꯍꯥꯏꯔꯒ ꯈꯪꯅꯩ ꯑꯗ ꯃꯨꯛꯅꯥ ꯁꯥꯟꯅꯕ ꯃꯇꯝꯗ ꯄꯅꯥ ꯄꯅꯥꯒꯤ ꯈꯥꯏꯗꯣꯛꯑꯒ ꯁꯥꯟꯅꯕ ꯌꯥꯎꯔꯝꯃꯤ ꯂꯝ ꯂꯝꯒꯤ ꯃꯨꯛꯅꯥ ꯁꯥꯟꯅꯔꯣꯏꯁꯤꯡꯗꯒꯤ ꯈ꯭ꯋꯥꯏꯗꯒꯤ ꯍꯦꯟꯅ ꯍꯩꯕꯗꯨꯕꯨ ꯑꯩꯈꯣꯏꯅ ꯃꯨꯛꯅꯥ ꯖꯇ꯭ꯔꯥ ꯍꯥꯏꯔꯒ ꯈꯪꯅꯩ ꯑꯗꯨꯅ ꯄꯅꯥ ꯄꯅꯥ ꯈꯥꯏꯗꯣꯛꯅꯔꯒ ꯃꯥꯏꯀꯩ ꯀꯥꯡꯂꯨꯞ ꯀꯥꯡꯂꯨꯞ ꯈꯥꯏꯗꯣꯛꯅꯔꯒ ꯒ꯭ꯔꯨꯞ ꯒ꯭ꯔꯨꯞ ꯈꯥꯏꯗꯣꯛꯅꯔꯒ ꯁꯥꯟꯅꯕꯁꯤꯗ ꯁꯥꯊꯦꯡꯅꯔꯛꯄ ꯃꯇꯝꯗ ꯖꯇ꯭ꯔꯥ ꯑꯅꯤꯁꯤꯅ ꯑꯔꯣꯏꯕꯗ ꯁꯥꯟꯅꯒꯅꯤ ꯖꯇ꯭ꯔꯥ ꯉꯝꯕꯗꯨꯅ ꯄꯅꯥ ꯑꯗꯨꯕꯨ ꯃꯥꯏ ꯄꯥꯛꯅ ꯃꯥꯏ ꯄꯥꯛꯄ ꯍꯥꯏꯅ ꯂꯧꯅꯩ